ꯌꯨꯝꯗ ꯈ꯭ꯋꯥꯡ ꯅꯥꯕ ꯐꯅꯕ ꯂꯥꯏꯌꯦꯡꯕꯒꯤ ꯍꯥꯏꯔꯒꯗꯤ ꯑꯩꯈꯣꯏꯒꯤ ꯃꯁꯥꯁ ꯇꯧꯕꯤꯕ ꯑꯗꯒꯤ ꯃꯔꯤ ꯃꯇꯥꯡ ꯐꯖꯅ ꯁꯨꯕꯤꯕ ꯅꯥꯔꯤꯕꯗꯨ ꯀꯔꯥꯏꯗꯅꯣꯅ ꯌꯦꯡꯉꯒ ꯍꯤꯒꯥꯏ ꯌꯩꯕꯤꯕ ꯑꯁꯤꯅꯆꯤꯡꯕ ꯑꯗꯒꯤ ꯍꯧꯖꯤꯛꯇꯤ ꯆꯥꯎꯈꯠꯂꯕꯅꯤꯅ ꯃꯁꯥꯁ ꯇꯧꯅꯕ ꯃꯦꯆꯤꯟ ꯃꯌꯥꯝ ꯑꯃ ꯂꯩꯔꯦ ꯁꯤꯁꯤꯡꯁꯤꯅ ꯑꯗꯨꯝ ꯂꯥꯏꯌꯦꯡꯕꯗ ꯈ꯭ꯋꯥꯡ ꯅꯥꯕꯒꯤ ꯑꯣꯏꯅꯗꯤ ꯑꯗꯨꯝ ꯀꯥꯅꯩ ꯌꯨꯝ ꯌꯨꯝꯗ ꯃꯥꯏꯕ ꯑꯐ ꯑꯐꯕ ꯁꯨ ꯂꯩꯔꯦ ꯃꯔꯤ ꯃꯇꯥꯡ ꯁꯨꯕ ꯍꯩꯕꯁꯨ ꯂꯩ ꯃꯈꯣꯏꯅ ꯑꯗꯨꯝ ꯈ꯭ꯋꯥꯡ ꯅꯥꯕꯒꯤ ꯑꯣꯏꯅꯗꯤ ꯃꯈꯣꯏꯅ ꯃꯔꯤ ꯃꯇꯥꯡ ꯐꯖꯅ ꯁꯨꯕꯤꯕ ꯑꯗꯒꯤ ꯃꯣꯏꯅ ꯁꯤꯡꯂꯤ ꯅꯥꯎꯔꯤ ꯄꯥꯏꯕꯤꯕ ꯑꯗꯒꯤ ꯍꯤꯒꯥꯏ ꯌꯩꯕꯤꯕ ꯑꯗꯒꯤ ꯃꯁꯟ ꯃꯁꯟ ꯀꯔꯤ ꯀꯔꯥ ꯑꯗꯒꯤ ꯃꯥꯒꯤ ꯈ꯭ꯋꯥꯡꯒꯤ ꯇꯥꯡ ꯇꯥꯡ ꯄꯣꯛꯄꯤꯕ ꯑꯗꯨꯒ ꯆꯠꯄ ꯈꯣꯠꯄ ꯑꯗꯒꯤ ꯍꯤꯞꯄ ꯈꯣꯠꯄ ꯃꯥꯒꯤ ꯄꯣꯠ ꯑꯔꯨꯝꯕ ꯊꯥꯡꯒꯠꯄꯒꯤ ꯌꯥꯗꯕꯒꯤ ꯑꯗꯨꯒꯨꯝꯕꯗꯨ ꯌꯥꯅꯕꯒꯤ ꯇ꯭ꯔꯥꯏ ꯇꯧꯕꯒꯤ ꯃꯁꯜ ꯁꯨꯕ ꯂꯣꯏꯔꯕ ꯃꯁꯥꯁ ꯇꯧꯕ ꯂꯣꯏꯔꯕ ꯃꯇꯨꯡꯗ ꯍꯥꯏꯐꯦꯠ ꯄ꯭ꯔꯥꯛꯇꯤꯁ ꯑꯣꯏꯅ ꯇꯧꯕꯤꯕ ꯑꯗꯨꯒꯨꯝꯕ ꯈ꯭ꯋꯥꯡ ꯅꯥꯕꯒꯤ ꯑꯣꯏꯅꯗꯤ ꯌꯥꯝꯅ ꯀꯥꯅꯕ ꯃꯥꯏꯕ ꯀꯌꯥ ꯑꯗꯒꯤ ꯍꯧꯖꯤꯛꯇꯤ ꯆꯥꯎꯈꯠꯂꯛꯑꯕꯅꯤꯅ ꯗꯣꯛꯇꯔ ꯀꯌꯥꯅꯁꯨ ꯈ꯭ꯋꯥꯡ ꯅꯥꯕꯒꯤ ꯐꯅꯕꯒꯤꯗꯃꯛꯇ ꯃꯦꯆꯤꯟ ꯀꯌꯥ ꯀꯌꯥ ꯃꯁꯥꯁ ꯇꯧꯕꯗ ꯑꯩꯈꯣꯏꯒꯤ ꯏꯁꯥꯅ ꯇꯧꯗ꯭ꯔꯕ ꯃꯥꯏꯕꯅ ꯗꯣꯛꯇꯔꯅ ꯃꯁꯥꯅ ꯇꯧꯖꯕ ꯃꯦꯆꯤꯟ ꯑꯗꯨꯝ ꯃꯁꯥꯅ ꯑꯣꯇꯣꯃꯦꯇꯤꯀꯦꯂꯤ ꯑꯣꯏꯅ ꯇꯧꯕ ꯌꯥꯕ ꯑꯗꯨꯒꯨꯝꯕ ꯈꯨꯠꯂꯥꯏ ꯃꯌꯥꯝ ꯑꯃ ꯄꯨꯊꯣꯛꯑꯦ ꯑꯗꯨꯅ ꯃꯁꯤꯒꯤ ꯑꯣꯏꯅꯗꯤ ꯌꯥꯝꯅ ꯀꯥꯟꯅꯩ